ꯑꯩꯒꯤ ꯁꯥꯏꯀꯜ ꯑꯃꯈꯛ ꯂꯩꯒꯦ ꯇꯧꯕ ꯑꯗꯨꯗ ꯁꯥꯏꯀꯜ ꯑꯃ ꯅꯪꯅ ꯂꯤꯁꯇꯤꯡ ꯇꯧꯕꯗꯣ ꯑꯗꯣ ꯌꯣꯟꯈ꯭ꯔꯕ ꯀꯃꯥꯏꯅ ꯇꯧꯕꯅꯣ ꯍꯪꯒꯦ ꯇꯧꯕ ꯂꯨꯄꯥ ꯀꯌꯥꯃꯨꯛ ꯀꯨꯝꯕꯗꯤ ꯂꯩꯒꯦ ꯁꯥꯏꯀꯜ ꯑꯃꯗ ꯃꯃꯜꯁꯦ ꯐꯤꯐꯇꯤꯟꯒꯤ ꯃꯊꯛ ꯉꯥꯛꯇ ꯑꯣꯏꯗꯣꯏꯅꯦꯕ

ꯑꯗꯣ

ꯏꯌꯥꯝꯕꯒꯤꯁꯦ ꯁꯔꯚꯤꯁꯤꯡ ꯁꯔꯚꯤꯁꯤꯡ ꯁꯦꯟꯇꯔꯁꯤꯅ ꯍꯥꯏꯕꯗꯤ ꯑꯩꯈꯣꯏ ꯁ꯭ꯋꯥꯏꯗ ꯑꯗꯨꯝ ꯑꯣꯏꯗꯣꯏꯔ ꯑꯩꯈꯣꯏ ꯁ꯭ꯋꯥꯏꯗꯒꯤ ꯀꯌꯥꯝ ꯌꯥꯝ ꯂꯥꯞꯄ ꯃꯐꯝꯗ ꯑꯣꯏꯅꯤ

ꯑꯗꯣ ꯁꯔꯚꯤꯁꯤꯡ ꯑꯍꯥꯟ ꯑꯍꯥꯟꯕ ꯁꯔꯚꯤꯁꯤꯡꯁꯤꯗꯩ ꯑꯍꯥꯟꯕ ꯁꯔꯚꯤꯁꯤꯡꯗꯒꯤꯅ ꯁꯔꯚꯤꯁꯤꯡ ꯀꯌꯥ ꯁꯨꯕ ꯐꯥꯎꯕ ꯃꯥꯒꯤ ꯂꯩꯈꯤꯕ ꯃꯇꯨꯡꯗꯒꯤ ꯐ꯭ꯔꯤ ꯁꯔꯚꯤꯁꯤꯡ ꯑꯣꯏꯒꯅꯤ ꯀꯃꯥꯏꯅ ꯇꯧꯒꯅꯤ

ꯎꯝ ꯃꯥꯒꯤ ꯄ꯭ꯔꯣꯕ꯭ꯂꯦꯝ ꯑꯣꯏꯔꯤꯕ ꯄꯥꯔ꯭ꯠꯁꯤꯡꯗꯣ ꯁꯤꯟꯕꯒꯤ ꯔꯤꯄ꯭ꯂꯦꯁꯃꯦꯟ ꯇꯧꯕꯒꯤ ꯀꯩꯗꯣ

ꯑꯣꯛꯀꯦ ꯑꯣꯀꯦ ꯌꯥꯝ ꯅꯨꯉꯥꯏꯔꯦ ꯑꯗꯨꯗꯤ ꯑꯩ ꯑꯃꯨꯛꯀ ꯍꯜꯂꯒ ꯀꯣꯟꯇꯦꯛ ꯇꯧꯔꯛꯑꯒꯦ ꯑꯩ ꯀꯩꯗꯧꯕ ꯁꯥꯏꯀꯜ ꯑꯃ ꯗꯔꯀꯥꯔ ꯑꯣꯏꯕ